ꯃꯐꯝ ꯑꯁꯤꯗ ꯃꯌꯥꯝꯅ ꯐꯥꯕ ꯉꯥꯗꯤ ꯃꯈꯥꯗ ꯍꯥꯏꯖꯔꯛꯀꯦ ꯑꯍꯥꯟꯕꯗ ꯉꯥꯁꯦꯞ ꯐꯥꯕꯧ ꯉꯥ ꯉꯥꯔꯪ ꯔꯧ ꯁꯤꯜꯕꯔ ꯎꯀꯥꯕꯤ ꯉꯥꯆꯤꯛ ꯉꯥꯁꯥꯡ ꯒ꯭ꯂꯥꯁ ꯀꯥꯞ ꯔꯧ ꯄꯦꯡꯕꯥ ꯉꯥꯇꯣꯟ ꯇꯨꯡꯍꯟꯕꯤ ꯃꯌꯥꯝꯅ ꯄꯥꯝꯕ ꯉꯥꯁꯤꯡꯅ ꯉꯥꯇꯣꯟ ꯉꯥꯆꯤꯛ ꯔꯧ ꯉꯥꯔꯪ ꯄꯦꯡꯕꯥ ꯑꯁꯤꯅꯆꯤꯡꯕꯅꯤ ꯃꯤꯌꯥꯝꯅ ꯄꯥꯝꯕ ꯉꯥꯁꯤꯡꯅ ꯑꯩꯅ ꯐꯥꯕ ꯉꯥꯁꯤꯡꯅ ꯇꯨꯡꯍꯟꯕꯤ ꯉꯥꯔꯪ ꯐꯥꯕꯧ ꯉꯥ ꯉꯥꯃꯨ ꯉꯥꯁꯦꯞ ꯑꯗꯨꯒ ꯍꯥꯏꯔꯤꯕ ꯉꯥꯁꯤꯡ ꯑꯁꯤꯒꯤ ꯃꯃꯟꯗꯤ ꯉꯥꯁꯦꯞꯀꯤ ꯃꯃꯟꯅ ꯀꯦꯖꯤꯗ ꯂꯨꯄꯥ ꯆꯃꯔꯤ ꯐꯥꯕꯧ ꯉꯥꯅ ꯀꯦꯖꯤꯗ ꯂꯨꯄꯥ ꯆꯅꯤ ꯌꯥꯡꯈꯩ ꯉꯥꯔꯪꯅ ꯀꯦꯖꯤ ꯑꯃꯗ ꯂꯨꯄꯥ ꯆꯃꯔꯤ ꯔꯧꯅ ꯀꯦꯖꯤ ꯑꯃꯗ ꯂꯨꯄꯥ ꯆꯅꯤ ꯌꯥꯡꯈꯩ ꯁꯤꯜꯕꯔꯅ ꯀꯦꯖꯤꯗ ꯂꯨꯄꯥ ꯆꯥꯝ ꯌꯥꯡꯈꯩ ꯎꯀꯥꯕꯤ ꯀꯦꯖꯤꯗ ꯂꯨꯄꯥ ꯆꯃꯉꯥ ꯉꯥꯆꯤꯛꯅ ꯀꯦꯖꯤꯗ ꯆꯥꯇ꯭ꯔꯨꯛ ꯉꯥꯁꯥꯡꯅ ꯀꯦꯖꯤꯗ ꯆꯍꯨꯝ ꯒ꯭ꯂꯥꯁ ꯀꯥꯞꯅ ꯀꯦꯖꯤꯗ ꯆꯅꯤ ꯌꯥꯡꯈꯩ ꯔꯧꯅ ꯂꯨꯄꯥ ꯆꯅꯤ ꯌꯥꯡꯈꯩ ꯄꯦꯉꯕꯥꯅ ꯀꯦꯖꯤꯗ ꯂꯨꯄꯥ ꯆꯃꯔꯤ ꯉꯥꯇꯣꯟꯅ ꯀꯦꯖꯤꯗ ꯂꯨꯄꯥ ꯆꯍꯨꯝ ꯇꯨꯡꯍꯟꯕꯤꯅ ꯀꯦꯖꯤꯗ ꯂꯨꯄꯥ ꯆꯥꯃ ꯌꯥꯡꯈꯩ ꯉꯥꯃꯨꯅ ꯀꯦꯖꯤꯗ ꯂꯨꯄꯥ ꯆꯃꯔꯤ ꯄꯤ